ꯍꯂꯣ ꯁꯣꯝ ꯌꯦꯟ ꯌꯣꯟꯕ ꯗꯨꯀꯥꯟ ꯑꯣꯏꯕꯤꯔꯕ ꯑꯩꯁꯦ ꯁꯨꯃꯥꯏꯅ ꯇꯧꯕ ꯑꯩꯈꯣꯏꯒꯤ ꯂꯨꯍꯣꯡꯕ ꯑꯃꯈꯛ ꯂꯩꯕ ꯏꯆꯟꯅꯨꯄꯤꯒꯤ ꯑꯗꯨꯒꯤ ꯌꯦꯟ ꯀꯦ ꯖꯤ ꯀꯨꯟ ꯀꯨꯟꯊ꯭ꯔꯥꯃꯨꯛꯇ ꯄꯥꯝꯕ ꯑꯗꯨ ꯀꯃꯥꯏꯅ ꯇꯧꯕꯅꯣ ꯑꯧ ꯑꯁꯦꯝꯕ ꯑꯣꯏꯅ ꯂꯧꯖꯒꯦ ꯑꯗꯨ ꯀꯌꯥ ꯑꯣ ꯑꯗꯨ ꯈꯔ ꯇꯥꯕꯤꯔꯣ ꯑꯗꯨꯒ ꯑꯩꯁꯤ ꯌꯦꯟꯁꯨ ꯌꯥꯝꯅꯁꯨ ꯂꯧꯕꯅꯤꯅ ꯈꯔꯁꯨ ꯇꯥꯕꯤꯔꯣ ꯑꯗꯨ ꯀꯌꯥꯗ ꯊꯥꯕ ꯉꯝꯒꯗꯕ ꯑꯣꯏꯕꯤꯔꯒꯦ ꯑꯥ ꯂꯨꯍꯣꯡꯕꯒꯤ ꯏꯆꯟꯅꯨꯄꯤ ꯑꯃꯈꯛ ꯂꯨꯍꯣꯡꯕ ꯑꯃ ꯂꯩꯌꯦ ꯑꯗꯨꯒꯤ ꯀꯦ ꯖꯤ ꯀꯨꯟꯊ꯭ꯔꯥ ꯂꯧꯖꯔꯒꯦ ꯎꯝ ꯑꯣ ꯑꯣ ꯐꯔꯦ ꯐꯔꯦ ꯌꯥꯝꯅ ꯌꯥꯝꯅ ꯅꯨꯡꯉꯥꯏꯖꯔꯦ ꯑꯗꯨ ꯌꯦꯟꯗꯤꯀꯣ ꯑꯩꯈꯣꯏꯒꯤ ꯈꯔ ꯀꯦ ꯖꯤ ꯑꯍꯨꯝ ꯃꯈꯥꯏ ꯃꯔꯤꯒꯨꯝꯕ ꯇꯥꯕ ꯂꯩꯕꯤꯔꯒꯗꯤ ꯃꯗꯨꯗꯒꯤ ꯑꯣꯏꯅ ꯄꯥꯝꯖꯕ ꯎꯝ ꯎꯝ ꯑꯗꯨ ꯅꯣꯏ ꯀꯩꯅꯣꯝꯇ ꯈꯪꯖꯅꯤꯡꯕ ꯍꯥꯏ ꯇꯥꯔꯦ ꯅꯣꯏ ꯌꯦꯟꯁꯦ ꯅꯁꯥꯅ ꯂꯣꯏꯕ꯭ꯔꯥ ꯅꯠꯇ꯭ꯔꯒ ꯃꯤꯅ ꯁꯨꯝ ꯃꯤꯉꯣꯟꯗꯒꯤ ꯐꯥꯔꯨꯕꯔꯥ ꯀꯃꯥꯏꯅ ꯇꯧꯒꯦ ꯎꯝ ꯑꯗꯨ ꯂꯥꯛꯂꯤꯕ ꯇꯥꯡ ꯀꯨꯟꯁꯦ ꯁꯤꯗꯅꯦꯕ ꯑꯩꯈꯣꯏꯒꯤ ꯂꯨꯍꯣꯡꯕꯁꯦ ꯑꯗꯨ ꯅꯣꯡꯃ ꯍꯥꯏꯗꯤ ꯇꯥꯡ ꯀꯨꯟꯗꯣ ꯇꯥꯡ ꯇꯔꯥ ꯃꯥꯄꯟꯒꯤ ꯅꯨꯡꯗꯥꯡꯋꯥꯏꯔꯝꯁꯦ ꯁꯤꯗ ꯑꯣꯏꯅ ꯂꯥꯛꯇꯣꯔꯦ ꯂꯝꯗꯣ ꯈꯔ ꯂꯥꯞꯄꯅꯤꯅ ꯆꯠꯊꯣꯛ ꯆꯠꯁꯤꯟꯗ ꯈꯨꯗꯣꯡꯆꯥꯗꯕ ꯈꯔ ꯂꯩ ꯑꯗꯨꯅ ꯅꯨꯡꯗꯥꯡꯋꯥꯏꯔꯝꯒꯨꯝꯕ ꯑꯩꯈꯣꯏ ꯇꯥꯡ ꯇꯔꯥ ꯃꯥꯄꯟꯒꯤ ꯁꯥꯏꯗ ꯂꯥꯛꯆꯒꯦ ꯌꯥꯒꯗ꯭ꯔꯣ ꯑꯧ ꯑꯥ ꯑꯣ ꯌꯥꯝꯅ ꯅꯨꯡꯉꯥꯏꯖꯔꯦ ꯑꯗꯨ ꯃꯇꯨꯡ ꯇꯥꯔꯛꯄꯗꯁꯨ ꯑꯗꯨꯝ ꯑꯣꯖꯥꯒꯤ ꯁꯤꯗꯒꯤ ꯑꯗꯨꯝ ꯀꯟꯇꯦꯛ ꯇꯧꯔꯛꯀꯦ ꯑꯗꯨꯒ ꯑꯗꯨꯝ ꯄꯥꯎ ꯐꯥꯎꯅꯔꯒ ꯄꯨꯊꯣꯛ ꯄꯨꯁꯤꯟ ꯂꯧꯊꯣꯛ ꯂꯧꯁꯤꯟꯗꯣ ꯑꯗꯨꯝ ꯇꯧꯅꯕ ꯌꯥꯒꯅꯤꯅ ꯑꯣ ꯌꯥꯝꯅ ꯅꯨꯡꯉꯥꯏꯖꯔꯦ ꯇꯧꯕꯇꯕꯨ ꯌꯦꯟꯗꯤ ꯈꯔ ꯆꯥꯎꯕ ꯈꯔ ꯐꯖꯕ ꯉꯁꯥꯏ ꯍꯥꯏꯕꯗꯨ ꯑꯗꯨꯃꯥꯏꯅ ꯑꯃ ꯇꯧꯕꯤꯔꯛꯎꯀꯣ ꯑꯣ ꯑꯣ ꯌꯥꯝꯅ ꯅꯨꯡꯉꯥꯏꯖꯔꯦ ꯌꯥꯝꯅ ꯑꯗꯨ ꯑꯩ ꯇꯥꯡ ꯇꯔꯥꯒ ꯃꯥꯄꯟꯒꯤ ꯅꯨꯡꯗꯥꯡꯋꯥꯏꯔꯝꯁꯤꯗ ꯂꯥꯛꯆꯔꯒꯦ ꯑꯗꯨꯝ ꯑꯦꯗꯚꯥꯟꯁ ꯑꯣꯏꯅ ꯄꯩꯁꯥ ꯈꯔ ꯀꯥꯞꯄꯛꯑꯣ ꯍꯥꯏꯔ ꯀꯃꯥꯏꯅ ꯇꯧꯒꯦ ꯑꯣ ꯐꯔꯦ ꯐꯔꯦ ꯑꯩ ꯑꯩ ꯉꯥꯛꯇꯪ ꯂꯩꯔꯒ ꯑꯗꯨꯝ ꯀꯥꯞꯆꯔꯛꯑꯒꯦ ꯁꯣꯝꯒꯤ ꯅꯝꯕꯔꯁꯤꯗ ꯑꯗꯨꯝ ꯌꯥꯝ ꯅꯨꯡꯉꯥꯏꯖꯔꯦ ꯑꯗꯨ ꯐꯣꯟ ꯊꯝꯖꯔꯒꯦ ꯃꯊꯪ ꯄꯥꯎ ꯐꯥꯎꯅꯔꯁꯦ ꯑꯃꯨꯛꯀ ꯑꯣ ꯐꯔꯦ ꯐꯔꯦ